ꯎꯝ ꯍꯜꯂꯣ ꯇꯥꯕꯤꯔꯤ ꯍꯥꯏꯕꯤꯌꯨ ꯑ ꯃꯥꯅꯤ ꯇꯦꯛꯁꯤ ꯑꯣꯅꯔꯁꯅꯤ

ꯑꯩ ꯌꯥꯒꯅꯤ ꯏꯁꯥꯒꯤ ꯇꯦꯛꯁꯤ ꯑꯣꯏ ꯚꯔꯥꯁꯤ ꯃꯤ ꯀꯌꯥ ꯑꯣꯏꯕꯅꯣ ꯃꯤ ꯃꯤ ꯑꯍꯨꯝ ꯆꯟꯒꯅꯤ ꯑ ꯑꯦ ꯁꯤ ꯌꯥꯎꯕ ꯒꯥꯔꯤꯁꯨ ꯂꯩ ꯑꯦ ꯁꯤ ꯌꯥꯎꯗꯕ ꯒꯥꯔꯤꯁꯨ ꯂꯩ ꯑꯗꯨꯅ ꯑꯦ ꯁꯤ ꯌꯥꯎꯕꯅ ꯁꯤꯂꯤꯡ ꯇꯔꯥ ꯆꯠꯀꯅꯤ ꯑꯦ ꯁꯤ ꯌꯥꯎꯗꯕꯅ ꯂꯤꯁꯤꯡ ꯃꯉꯥ ꯆꯠꯀꯅꯤ ꯌꯥꯅꯤꯗ ꯑꯗꯨꯝ ꯌꯥꯅꯤ ꯑꯗꯨꯝ ꯂꯩꯅꯤ ꯂꯩꯅꯤ ꯈꯨꯗꯣꯡ ꯆꯥꯕ ꯂꯩ ꯂꯩꯕ ꯈꯣꯠꯄꯒꯤ ꯑꯗꯨꯝ ꯐꯪꯒꯅꯤꯗ ꯂꯩꯕ ꯈꯣꯠꯄꯒꯤ ꯃꯔꯥꯡꯀꯥꯏꯅ ꯑꯗꯨꯝ ꯌꯥꯅꯤ ꯑꯩꯈꯣꯏ ꯑꯄꯥꯝꯕ ꯑꯗꯨꯝ ꯐꯪꯒꯅꯤ ꯎꯝ ꯑꯦꯁꯤꯒꯤ ꯍꯣꯇꯦꯜꯁꯨ ꯂꯩ ꯑꯗꯨꯒꯩ ꯑꯦ ꯁꯤ ꯅꯠꯇꯕꯁꯨ ꯂꯩ ꯅꯣꯡꯃ ꯅꯣꯡꯃꯒꯤ ꯆꯥꯔꯖ ꯂꯧꯏ ꯑꯩꯈꯣꯏꯒꯤ ꯅꯨꯃꯤꯠ ꯅꯤꯅꯤ ꯍꯨꯝꯅꯤ ꯊꯥ ꯑꯃꯃꯨꯛ ꯂꯩꯕ ꯇꯥꯔꯒꯗꯤ ꯃꯥꯒꯤ ꯇꯣꯉꯥꯟꯕ ꯆꯥꯔꯖ ꯇꯣꯉꯥꯟꯅ ꯂꯩ ꯑꯗꯨ ꯃꯣꯏ ꯑꯗꯨꯝ ꯃꯣꯏꯒꯤ ꯗꯤꯁꯀꯥꯎꯟ ꯈꯔ ꯄꯤꯖꯒꯅꯤ ꯑꯗꯨꯒꯤꯗꯤ ꯅꯣꯡ ꯅꯤꯅꯤꯒꯤꯗꯤ ꯑꯗꯨꯝ ꯗꯤꯁꯀꯥꯎꯟ ꯂꯩꯖꯗꯦ ꯐꯨꯗꯤꯡꯒꯤ ꯑꯩꯈꯣꯏꯒꯤ ꯑꯗꯨꯝ ꯍꯣꯇꯦꯜꯗꯨꯗ ꯑꯗꯨꯝ ꯐꯪꯏꯗ ꯃꯔꯥꯡ ꯀꯥꯏꯅ ꯑꯗꯨꯝ ꯃꯣꯏꯒꯤ ꯑꯄꯥꯝꯕ ꯑꯗꯨꯝ ꯍꯥꯏꯔꯛꯑꯒ ꯑꯗꯨꯝ ꯂꯧꯕ ꯐꯪꯒꯅꯤ ꯑꯗꯨꯝ ꯌꯥꯅꯤ ꯌꯥꯅꯤ ꯍꯣꯏ ꯑꯄꯥꯝꯕꯗꯨ ꯇꯧꯁꯤ ꯑꯗꯨꯝ ꯅꯣꯏꯒꯤ ꯌꯧꯅꯤꯡꯕ ꯃꯐꯝꯗꯨ ꯑꯁ ꯑꯗꯨꯗꯤ ꯌꯥꯝ ꯐꯣꯔ ꯍꯟꯗ꯭ꯔꯦꯠꯇꯩꯅ ꯐꯥꯏꯚ ꯍꯟꯗ꯭ꯔꯦꯠ ꯐꯥꯎ ꯆꯠꯀꯅꯤ ꯑꯀꯣꯏꯕ ꯔꯥꯎꯟꯗꯨꯝ ꯆꯠꯂꯛꯄꯅꯤꯅ ꯆꯠꯄꯅꯤꯅ ꯑꯗꯨꯒꯤ ꯑꯗꯨꯝ ꯑꯣ ꯐꯔꯦ ꯐꯔꯦ